ꯑꯩꯈꯣꯏꯅ ꯈꯣꯟꯖꯦꯜ ꯆꯣꯛꯊꯕ ꯅꯠꯇ꯭ꯔꯒ ꯌꯥꯛꯄ ꯑꯁꯤ ꯑꯩꯈꯣꯏꯅ ꯀꯃꯥꯏꯅ ꯁꯦꯟꯅꯒꯅꯤ ꯀꯃꯥꯏꯅ ꯇꯧꯒꯅꯤ ꯍꯥꯏꯕ ꯃꯇꯝꯗ ꯑꯩꯈꯣꯏꯅ ꯑꯩꯒꯤ ꯑꯣꯖꯥꯒ ꯇꯥꯟꯅꯒꯅꯤ ꯀꯃꯥꯏꯅ ꯍꯥꯏꯗꯤ ꯑꯍꯥꯟꯕ ꯑꯩꯗꯤ ꯀꯃꯥꯏꯅ ꯇꯧꯒꯅꯤꯁꯨ ꯈꯪꯕ ꯅꯠꯇꯕꯅꯤꯅ ꯁꯨꯃꯥꯏꯅ ꯐꯥꯎꯔꯛꯄ ꯊꯦꯡꯅꯔꯛꯄ ꯃꯇꯝꯗ ꯑꯩꯅ ꯑꯩꯒꯤ ꯑꯣꯖꯥꯗ ꯇꯥꯟꯅꯒꯅꯤ ꯀꯃꯥꯏꯅ ꯃ꯭ꯌꯨꯖꯤꯛ ꯑꯃꯁꯨꯡ ꯃ꯭ꯌꯨꯖꯤꯛꯅ ꯀꯃꯥꯏꯅ ꯇꯧꯅꯔꯒ ꯑꯩꯒꯤ ꯈꯣꯟꯖꯦꯜꯒꯤ ꯆꯣꯛꯊꯕꯁꯦ ꯅꯠꯇ꯭ꯔꯒ ꯋꯥꯡꯈꯠꯄꯁꯦ ꯃ꯭ꯌꯨꯖꯤꯛꯀꯤ ꯃꯈꯥꯁꯨ ꯄꯣꯜꯂꯦ ꯑꯩꯅ ꯁꯛꯗꯧꯔꯤꯕ ꯏꯁꯩꯗꯨꯒꯤ ꯃ꯭ꯌꯨꯖꯤꯛꯇꯨꯅ ꯀꯃꯥꯏꯅ ꯇꯧꯕꯅꯣ ꯍꯥꯏꯕꯗꯨ ꯑꯗꯨꯒꯤ ꯃꯇꯨꯡꯏꯟꯅ ꯑꯩꯈꯣꯏꯅ ꯁꯦꯝꯃꯅꯤ ꯍꯥꯏꯗꯤ ꯑꯍꯥꯟꯕꯗ ꯇꯝꯗ꯭ꯔꯒꯁꯨ ꯇꯝꯗ꯭ꯔꯒꯗꯤ ꯀꯅꯥꯝꯇ ꯈꯪꯕ ꯅꯠꯇꯦ ꯍꯥꯏꯕ ꯅꯠꯇꯦ ꯑꯣꯖꯥꯒ ꯍꯥꯟꯅ ꯇꯥꯟꯅꯒꯅꯤ ꯑꯗꯒꯤ ꯑꯩꯅ ꯏꯁꯤꯡ ꯈꯔ ꯊꯛꯆꯤꯟꯕ ꯈꯧꯅꯥꯎ ꯀꯪꯁꯤꯟꯕ ꯃꯇꯝꯗ ꯑꯩꯈꯣꯏꯅ ꯏꯁꯩ ꯁꯛꯄꯁꯨ ꯌꯥꯝꯅ ꯅꯨꯡꯉꯥꯏꯇꯕꯅꯤ ꯑꯗꯨꯅ ꯏꯁꯤꯡ ꯈꯤꯇꯪ ꯊꯛꯆꯤꯟꯕ ꯑꯗꯒꯤ ꯁꯤꯡꯒꯨꯝꯕ ꯃꯍꯤ ꯈꯤꯇꯪ ꯐꯨꯠꯂꯒ ꯊꯛꯄꯤꯕ ꯑꯗꯒꯤ ꯑꯌꯨꯛ ꯉꯟꯇꯥ ꯑꯩꯈꯣꯏꯅ ꯂꯥꯎꯔꯒ ꯑꯩꯈꯣꯏꯒꯤ ꯑꯦꯛꯁꯔꯁꯥꯏꯁ ꯇꯧꯕ ꯈꯔ ꯁꯥꯖꯦꯜ ꯇꯧꯕ ꯑꯗꯨꯃꯥꯏꯅ ꯇꯧꯔꯒꯁꯨ ꯌꯥꯏ ꯀꯩꯁꯨ ꯀꯥꯏꯗꯦ ꯑꯩꯈꯣꯏꯅ ꯏꯁꯩ ꯁꯛꯄꯗ ꯌꯥꯝꯅ ꯈꯪꯆꯤꯡ ꯆꯤꯡꯈꯤꯕ ꯍꯥꯏꯕꯗꯨꯁꯨ ꯌꯥꯝꯅ ꯆꯥꯟꯅꯗ꯭ꯔꯒꯗꯤ ꯅꯨꯡꯉꯥꯏꯇꯕꯅꯤ ꯃ꯭ꯌꯨꯖꯤꯛꯇꯨꯒ ꯆꯥꯟꯅꯗ꯭ꯔꯒꯗꯤ ꯑꯗꯨꯅ ꯇꯝꯕ ꯃꯊꯧ ꯇꯥꯏ ꯇꯝꯕ ꯃꯊꯧ ꯇꯥꯕ ꯍꯥꯏꯁꯦ ꯑꯦꯅꯤ ꯈꯪꯗꯕ ꯍꯩꯇꯕ ꯃꯤ ꯑꯃꯗ ꯇꯝꯃꯨꯕ ꯌꯥꯕ ꯅꯠꯇꯦ ꯑꯩꯒꯤ ꯑꯣꯖꯥ ꯑꯣꯖꯥꯒ ꯇꯥꯟꯅꯔꯕ ꯃꯇꯨꯡꯗ ꯁꯨꯃꯥꯏꯅ ꯇꯧꯋꯤ ꯁꯨꯃꯥꯏꯅ ꯁꯛꯎ ꯈꯔ ꯃꯐꯝꯁꯤꯗ ꯃꯄꯥꯁꯤꯗ ꯈꯇꯪ ꯆꯤꯡꯈꯠꯂꯨ ꯍꯥꯏꯕꯒꯨꯝꯕꯅꯆꯤꯡꯕ ꯑꯗꯒꯤ ꯁꯤ ꯃꯇꯥꯡꯁꯤꯗ ꯈꯔ ꯆꯥꯎꯊꯣꯛꯍꯜꯂꯨ ꯍꯥꯏꯕꯁꯦ ꯑꯣꯖꯥꯒ ꯇꯥꯟꯅꯔ ꯃꯇꯨꯡꯗ ꯑꯩꯈꯣꯏꯅ ꯑꯩꯈꯣꯏꯗ ꯊꯦꯡꯅꯕꯁꯤꯡꯗꯨ ꯂꯣꯏꯅ ꯐꯥꯎꯅꯔꯒ ꯑꯗꯨꯃꯥꯏꯅ ꯁꯦꯝꯕꯁꯨ ꯀꯩꯁꯨ ꯀꯥꯏꯗꯦ ꯑꯗꯨꯅ ꯍꯦꯟꯅ ꯐꯩ ꯑꯗꯒꯤ ꯑꯩꯈꯣꯏꯅ ꯁꯨꯝ ꯄ꯭ꯔꯦꯛꯇꯤꯁ ꯇꯧꯗ꯭ꯔꯒꯗꯤ ꯁꯥꯖꯦꯜ ꯇꯧꯗ꯭ꯔꯒꯗꯤ ꯀꯩꯁꯨ ꯍꯩꯕ ꯅꯠꯇꯦ ꯈꯪꯗꯕ ꯃꯤ ꯑꯃꯅ ꯁꯨꯡꯈꯪ ꯈꯪꯗꯕ ꯃꯤ ꯑꯃꯅ ꯏꯁꯩꯁꯤ ꯍꯦꯛꯇ ꯁꯛꯑꯣꯅ ꯄꯤꯈꯤꯕꯗ ꯀꯩꯁꯨ ꯍꯩꯕ ꯅꯠꯇꯦ ꯑꯗꯨꯅ ꯇꯧꯕꯗꯁꯨ ꯑꯩꯈꯣꯏꯅ ꯁꯛꯀꯗꯧꯔꯤꯕ ꯏꯁꯩꯗꯨ ꯍꯥꯟꯅ ꯃꯃꯨꯠ ꯇꯥꯅ ꯈꯪꯕ ꯑꯃ ꯇꯥꯏ ꯑꯗꯒꯤ ꯃꯐꯝꯁꯤꯗ ꯌꯥꯝꯅ ꯁꯛꯂꯛꯄꯗ ꯃꯥꯒꯤ ꯏꯁꯀꯦꯜꯗꯨ ꯆꯤꯡꯈꯠꯄꯗ ꯑꯥꯗ ꯋꯥꯡꯅ ꯆꯤꯡꯈꯤꯒꯗꯕꯅꯤ ꯑꯗꯒꯤ ꯌꯥꯝꯅ ꯄ꯭ꯂꯦꯟ ꯑꯣꯏꯅ ꯁꯛꯀꯗꯕꯅꯤ ꯌꯥꯝꯅ ꯍꯥꯏ ꯄꯤꯠꯁ ꯑꯣꯏꯕ ꯌꯥꯝꯅ ꯇꯤꯡꯈꯠꯂꯒ ꯁꯛꯀꯗꯕꯅꯤ ꯍꯥꯏꯕ ꯃꯐꯝ ꯃꯐꯝꯒꯤ ꯃꯇꯝ ꯃꯇꯝꯒꯤ ꯃꯇꯨꯡꯏꯟꯅ ꯏꯁꯩꯗꯨꯒꯤ ꯃꯈꯥꯁꯨ ꯄꯣꯜꯂꯦ ꯁꯛꯀꯗꯕ ꯏꯁꯩꯗꯨꯒꯤ ꯑꯗꯒꯤ ꯇꯧꯕꯗꯁꯨ ꯑꯩꯈꯣꯏꯅ ꯈꯪꯗꯕꯅꯤꯅ ꯍꯣꯔꯦꯟ ꯃꯥꯒꯤ ꯌꯥꯝ ꯅꯦꯝꯅ ꯁꯛꯀꯗꯕ ꯏꯁꯩꯁꯤꯗ ꯌꯥꯝꯅ ꯆꯤꯡꯈꯠꯂꯒ ꯀꯟꯅ ꯆꯤꯡꯉꯒ ꯁꯛꯈꯤꯕ ꯇꯥꯔꯒꯗꯤ ꯇꯥꯕꯗꯁꯨ ꯌꯥꯝꯅ ꯅꯨꯡꯉꯥꯏꯔꯔꯣꯏ ꯑꯗꯨꯅ ꯏꯁꯩ ꯅꯨꯡꯉꯥꯏꯅ ꯇꯥꯕ ꯍꯥꯏꯁꯦ ꯌꯥꯝꯅ ꯈꯣꯟꯖꯦꯜꯗꯣ ꯌꯥꯝ ꯅꯤꯛꯄ ꯑꯗꯒꯤ ꯑꯩꯈꯣꯏꯅ ꯑꯣꯖꯥ ꯒꯨꯔꯨ ꯑꯃꯗ ꯇꯝꯃꯒ ꯁꯛꯄ ꯃꯤ ꯑꯃꯅ ꯁꯛꯄ ꯏꯁꯩ ꯑꯗꯒꯤ ꯈꯪꯗꯕ ꯃꯤ ꯑꯃꯅ ꯁꯛꯄ ꯏꯁꯩꯁꯤ ꯌꯥꯝꯅ ꯃꯥꯟꯅꯗꯦ ꯑꯗꯨꯅ ꯑꯣꯖꯥ ꯑꯃꯗ ꯇꯝꯃꯒ ꯁꯛꯄ ꯏꯁꯩ ꯍꯥꯏꯗꯤ ꯑꯁꯣꯏꯕꯗꯕꯨ ꯑꯣꯏꯔꯣ ꯃꯤꯒꯤ ꯃꯃꯥꯡꯗ ꯆꯠꯄꯗ ꯆꯠꯂꯒ ꯁꯛꯀꯗꯕ ꯏꯁꯩ ꯍꯥꯏꯕꯗꯨꯅꯗꯤ ꯇꯝꯕ ꯃꯤꯗꯨꯗꯒꯤ ꯁꯛꯄꯗꯨꯅꯗꯤ ꯇꯥꯕ ꯌꯥꯝꯅ ꯅꯨꯡꯉꯥꯏꯒꯗꯕꯅꯤ ꯑꯗꯨꯅ ꯑꯩꯈꯣꯏꯅ ꯁꯛꯀꯗꯕ ꯏꯁꯩꯁꯤ ꯍꯥꯟꯅ ꯑꯣꯖꯥ ꯑꯃ ꯇꯥꯟꯅꯕ ꯃꯊꯧ ꯇꯥꯏ ꯑꯗꯨꯅꯤ ꯑꯗꯨꯒ ꯑꯩꯈꯣꯏꯒꯤ ꯏꯁꯥ ꯉꯥꯛꯊꯣꯛꯄ ꯑꯩꯒꯤ ꯈꯧꯅꯥꯎꯁꯤ ꯉꯥꯛꯊꯣꯛꯄ ꯍꯥꯏꯁꯤ ꯀꯔꯝꯕ ꯇꯦꯛꯅꯤꯛ ꯁꯤꯖꯤꯟꯅꯒꯦ ꯉꯥꯛꯊꯣꯛꯅꯕꯗ ꯍꯥꯏꯕꯁꯦ ꯑꯩꯈꯣꯏꯅ ꯏꯁꯩ ꯅꯣꯡꯃꯥꯏ ꯑꯃꯠꯇ ꯆꯠꯄꯒꯤꯗꯕꯨ ꯑꯣꯏꯔꯣ ꯑꯩꯈꯣꯏꯅ ꯏꯁꯤꯡ ꯑꯁꯥꯕ ꯈꯤꯇꯪ ꯁꯛꯄꯤꯕ ꯁꯤꯡ ꯐꯨꯠꯂꯒ ꯉꯁꯥꯏ ꯍꯥꯏꯈꯤꯕꯒꯨꯝꯅ ꯈꯤꯇꯪ ꯊꯛꯄꯤꯕ ꯑꯩꯈꯣꯏꯅ ꯑꯗꯨꯃꯥꯏꯅ ꯇꯧꯔꯒ ꯉꯥꯛꯊꯣꯛꯄꯁꯨ ꯌꯥꯏ ꯑꯗꯒꯤ ꯑꯩꯈꯣꯏꯅ ꯃꯣꯔꯣꯛ ꯌꯥꯝꯅ ꯍꯩ ꯌꯥꯝꯅ ꯁꯤꯟꯕ ꯏꯁꯩ ꯁꯛꯂꯝꯗꯥꯏꯗꯨꯗ ꯌꯥꯝꯅ ꯏꯁꯥ ꯌꯥꯝ ꯁꯥꯒꯗꯕ ꯈꯧꯅꯥꯎ ꯁꯥꯒꯗꯕ ꯏꯁꯩ ꯄꯣꯠ ꯆꯩꯁꯤꯡ ꯆꯥꯕꯤꯗꯕ ꯑꯗꯨꯃꯥꯏꯅ ꯑꯩꯈꯣꯏꯅꯁꯨ ꯈꯨꯗꯛꯀꯤ ꯑꯣꯏꯅꯗꯤ ꯑꯗꯨꯃꯥꯏꯅ ꯉꯥꯛꯊꯣꯛꯄꯁꯨ ꯌꯥꯏ ꯇꯧꯕꯇꯕꯨꯗꯤ ꯉꯁꯥꯏ ꯍꯥꯏꯈꯤꯕꯒꯨꯝꯅ ꯑꯩꯈꯣꯏꯅ ꯑꯣꯖꯥ ꯑꯃ ꯇꯥꯟꯅꯔꯒ ꯀꯔꯤ ꯇꯦꯛꯅꯤꯛ ꯁꯤꯖꯤꯟꯅꯒꯦ ꯍꯥꯏꯕꯒꯨꯝꯕ ꯈꯪꯗꯣꯛꯄꯤꯕ ꯑꯗꯒꯤ ꯏꯁꯥꯅꯁꯨ ꯑꯩꯒꯤ ꯈꯣꯟꯖꯦꯜꯁꯦ ꯌꯥꯝꯅ ꯁꯥꯖꯦꯜ ꯇꯧꯕ ꯌꯥꯝꯅ ꯗꯔꯀꯥꯔ ꯑꯣꯏꯌꯦ ꯌꯥꯝꯅ ꯁꯣꯔ ꯋꯥꯡꯅ ꯆꯤꯡꯈꯠꯂꯒ ꯏꯁꯩ ꯁꯛ ꯀꯗꯕ ꯃꯐꯝ ꯑꯗꯒꯤ ꯌꯥꯝꯅ ꯇꯥꯕꯗ ꯃꯤꯅ ꯅꯨꯡꯉꯥꯏꯒꯗꯕ ꯃꯔꯨꯑꯣꯏꯅ ꯂꯣꯏꯅ ꯏꯁꯥꯅ ꯁꯥꯖꯦꯜ ꯇꯧꯕꯗꯨꯅ ꯍꯦꯟꯅ ꯃꯔꯨꯑꯣꯏ ꯍꯥꯏꯅꯤꯡꯉꯤ